ꯁꯥꯟꯅꯕꯁꯦ ꯑꯩꯈꯣꯏ ꯏꯃꯨꯡꯒꯤ ꯏꯌꯥꯝꯕ ꯑꯍꯟ ꯑꯃꯁꯨꯡ ꯌꯥꯏꯃꯁꯦ ꯌꯥꯝ ꯊꯤꯅ ꯄꯥꯝꯃꯦ ꯃꯈꯣꯏꯁꯦ ꯐꯨꯠꯕꯣꯜ ꯌꯥꯝꯅ ꯁꯥꯟꯅꯕ ꯄꯥꯝꯃꯤ ꯐꯨꯠꯕꯣꯜ ꯁꯥꯟꯅꯔꯒ ꯃꯣꯏꯅ ꯑꯩꯈꯣꯏꯒꯤ ꯈꯨꯡꯒꯪ ꯑꯃꯁꯨꯡ ꯃꯅꯤꯄꯨꯔꯁꯤ ꯁꯛ ꯇꯥꯛꯄ ꯄꯥꯃꯃꯤ ꯑꯗꯨꯗꯨꯅ ꯍꯧꯖꯤꯛ ꯃꯇꯝꯗꯤ ꯌꯥꯝ ꯊꯤꯅ ꯂꯥꯏꯔꯦ ꯍꯧꯖꯤꯛꯇꯤ ꯈꯨꯃꯟ ꯈꯨꯃꯟ ꯂꯝꯄꯥꯛ ꯏꯁꯄꯣꯔꯠ ꯀ꯭ꯂꯞ ꯂꯩꯔꯦ ꯑꯗꯒꯤ ꯀ꯭ꯂꯞꯁ ꯃꯌꯥꯝ ꯑꯃ ꯂꯩꯔꯦ ꯏꯁꯇꯦꯗꯤꯌꯝ ꯃꯌꯥꯝ ꯑꯃ ꯂꯩꯔꯦ ꯃꯁꯤꯁꯤꯅ ꯍꯧꯖꯤꯛꯇꯤ ꯌꯥꯝꯅ ꯐꯔ ꯐꯔꯕ ꯄ꯭ꯂꯦꯌꯥꯔ ꯁꯝꯅ ꯑꯣꯏꯅ ꯍꯥꯏꯔꯕꯗ ꯔꯦꯅꯦꯗꯤ ꯀꯦꯅꯦꯗꯤ ꯃꯌꯥꯝ ꯂꯩꯔꯦ ꯃꯈꯣꯏꯁꯤꯡꯁꯤꯗꯒꯤ ꯑꯩꯈꯣꯏꯅ ꯄꯥꯎ ꯐꯥꯎꯅꯔꯒ ꯁꯣꯁꯤꯌꯦꯜ ꯃꯦꯗꯤꯌꯥꯒꯤ ꯊ꯭ꯔꯨꯗ ꯑꯣꯏꯒꯦꯔꯥ ꯑꯃꯗ ꯑꯣꯏꯒꯦꯔꯥ ꯃꯣꯏꯒ ꯄꯥꯎ ꯐꯥꯎꯅꯔꯒ ꯑꯩꯈꯣꯏꯅ ꯌꯥꯝ ꯊꯤꯅ ꯂꯥꯏꯅ ꯃꯣꯏꯒ ꯄꯥꯎ ꯐꯥꯎꯅꯔꯒ ꯁꯤꯒꯤ ꯂꯝꯕꯤꯁꯤꯗ ꯆꯪꯁꯤꯟꯕ ꯉꯝꯃꯦ ꯍꯧꯖꯤꯛꯇꯤ ꯑꯩꯈꯣꯏꯅ ꯏꯁꯄꯣꯔꯠ ꯑꯃ ꯁꯥꯟꯅꯅꯤꯡꯕ ꯃꯇꯝꯗ ꯌꯥꯝ ꯊꯤꯅ ꯅꯨꯡꯉꯥꯏꯕ ꯃꯑꯣꯡꯗ ꯐꯪꯉꯤ ꯍꯥꯟꯅꯒꯨꯝ ꯑꯩꯈꯣꯏꯅ ꯃꯁꯥꯟꯅ ꯑꯃ ꯁꯥꯟꯅꯅꯤꯡꯕ ꯃꯇꯝꯗ ꯑꯣꯏꯔꯣꯏꯗ꯭ꯔꯥ ꯐꯥꯎꯔꯣꯏꯗ꯭ꯔꯥ ꯍꯥꯏꯕꯒꯤ ꯄꯥꯈꯠꯄ ꯅꯨꯡꯉꯥꯏ ꯅꯨꯡꯅꯥꯡꯗꯕ ꯀꯌꯥꯗꯣ ꯍꯧꯖꯤꯛꯇꯤ ꯀꯣꯛꯊꯣꯛꯄ ꯉꯝꯂꯦ